ꯍꯜꯂꯣ ꯑꯧ ꯇꯥꯏ ꯍꯜꯂꯣ ꯍꯜꯂꯣ ꯑ ꯇꯥꯏ ꯑ ꯇꯥꯏ

ꯑ ꯌꯥꯏꯌꯦ ꯀꯣꯏꯕꯝꯗꯤ ꯌꯥꯝ ꯂꯩꯌꯦꯕꯀꯣ ꯑꯩꯈꯣꯏꯒꯤ ꯑꯋꯥꯡ ꯄꯣꯠꯁꯪꯕꯝꯗꯅꯦ ꯑꯩꯈꯣꯏꯒꯤ ꯋꯥꯇꯔ ꯑꯦꯃ꯭ꯌꯨꯁꯃꯦꯟ ꯄꯥꯛ ꯂꯩꯔꯦ ꯑꯉꯥꯡ ꯃꯌꯥꯝ ꯁꯥꯟꯅꯕ ꯌꯥꯕꯀꯣ ꯑꯗꯩ ꯈꯤꯇꯪ ꯆꯪꯖꯜꯂꯒ ꯑꯩꯈꯣꯏꯒꯤ ꯑꯉꯥꯡꯒꯤ ꯀꯥꯔ ꯊꯧꯕ ꯁꯥꯟꯅꯅꯕ ꯂꯩꯔꯦ ꯑꯗꯨꯗꯒꯤ ꯃꯣꯏꯔꯥꯡꯂꯣꯝꯗꯁꯨ ꯌꯥꯝ ꯂꯩꯌꯦꯕꯀꯣ ꯑꯩꯈꯣꯏꯒꯤ ꯔꯤꯖꯣꯔꯠ ꯍꯥꯏꯇꯥꯔꯦꯅꯦ ꯀꯣꯏꯕ ꯆꯠꯄꯒꯤ ꯑꯗꯨ ꯀꯔꯝꯕ ꯃꯇꯥꯡꯗꯅꯣ ꯈꯪꯅꯤꯡꯉꯤꯁꯦ ꯃꯅꯤꯄꯨꯔꯒꯤ ꯑꯗꯨꯝ ꯑꯣꯏꯅ

ꯑꯣ ꯑꯣ ꯑꯩꯈꯣꯏ ꯏꯝꯐꯥꯜ ꯑꯩꯈꯣꯏ ꯖꯦꯔꯣ ꯃꯥꯏꯜ ꯍꯥꯏ ꯇꯥꯔꯦ ꯑꯩꯈꯣꯏ ꯀꯪꯂꯥꯁꯦ ꯀꯪꯂꯥꯗꯒꯤ ꯃꯣꯏꯔꯥꯡꯕꯨꯛꯁꯦ ꯑꯩꯈꯣꯏ ꯀꯤꯂꯣꯃꯤꯇꯔ ꯅꯤꯐꯨꯃꯨꯛ ꯍꯥꯏ ꯄꯨꯡ ꯑꯃꯒꯤ ꯆꯥꯡ ꯍꯥꯏ ꯇꯥꯔꯦ ꯂꯝꯕꯤ ꯆꯠꯄꯁꯦ ꯑꯗꯨꯗꯩ ꯑꯃꯨꯛ ꯃꯣꯏꯔꯥꯡꯗꯩ ꯑꯃꯨꯛ ꯍꯥꯏꯖꯟꯗꯣꯏꯅꯦꯕ ꯃꯣꯏꯔꯥꯡꯗꯩ ꯍꯥꯏꯖꯟꯂꯒ ꯑꯩꯈꯣꯏꯒꯤ ꯊꯥꯡꯒ ꯀꯔꯥꯡ ꯆꯠꯄꯩ ꯂꯝꯕꯤꯁꯦ ꯁꯨꯝ ꯆꯠꯂꯒ ꯂꯣꯛꯇꯥꯛ ꯂꯦꯛꯑꯅ ꯂꯩꯌꯦꯕꯀꯣ ꯑ ꯑꯗꯨꯗꯒꯤ ꯑꯩꯈꯣꯏꯅ ꯍꯤꯒꯤ ꯕꯣꯠ ꯇꯣꯡꯉ ꯑꯃꯨꯛ ꯆꯠꯇꯣꯏꯅꯦꯕ ꯑꯗꯨꯒ ꯑꯩꯈꯣꯏꯒꯤ ꯑꯩꯈꯣꯏ ꯑꯥꯏꯂꯦꯟ ꯍꯥꯏ ꯇꯥꯔꯦꯅꯦ ꯊꯥꯡꯒ ꯀꯔꯥꯡꯑꯅ ꯋꯥꯔꯤ ꯁꯥꯕꯁꯤ ꯀꯌꯥ ꯀꯩꯅꯣ ꯇꯧꯗꯦ ꯈꯤꯇꯪ ꯂꯣꯛ ꯊꯨꯡꯒꯦ ꯇꯧꯕꯁꯤꯗ ꯑꯧ ꯃꯥꯅꯦ ꯃꯥꯅꯦ ꯑ ꯀꯔꯥꯡ ꯍꯥꯏꯕ ꯑꯗꯨꯅ ꯀ꯭ꯔꯥꯡꯁꯤꯅ ꯏꯁꯤꯡ ꯃꯌꯥꯏꯗ ꯂꯩꯕ ꯑ ꯏꯝꯐꯥꯜ ꯇꯨ ꯑꯗꯨꯝ ꯊꯥꯡꯒ ꯕꯁ ꯆꯦꯜꯂꯦꯕꯀꯣ ꯋꯤꯡꯒꯔꯁꯨ ꯑꯗꯨꯝ ꯆꯦꯜꯂꯦ ꯑꯗꯨꯗ ꯇꯣꯡꯉꯒ ꯄꯨꯡ ꯑꯃꯒꯤ ꯂꯝꯕꯤ ꯍꯥꯏ ꯇꯥꯔꯦꯅꯦ ꯑꯗꯨꯗꯩ ꯑꯃꯨꯛ ꯑꯩꯈꯣꯏꯒꯤ ꯍꯤꯒꯤ ꯄꯥꯀꯤꯡ ꯂꯩꯌꯦꯕꯀꯣ ꯑꯗꯨꯗ ꯇꯣꯡꯉꯒ ꯃꯤꯅꯤꯠ ꯃꯉꯥꯃꯨꯛꯀꯤ ꯂꯝꯕꯤꯈꯛꯇꯅꯦꯕ ꯀꯔꯥꯡ ꯌꯧꯕꯗ ꯑꯧ ꯃꯤ ꯑꯃꯗ ꯂꯨꯄꯥ ꯌꯥꯡꯈꯩ ꯂꯧꯋꯦ ꯕꯣꯠꯇ ꯇꯣꯉꯒ ꯑꯗꯨꯒ ꯍꯤ ꯇꯣꯡꯉꯒꯅ ꯂꯨꯄꯥ ꯀꯨꯟꯊ꯭ꯔꯥ ꯂꯧꯕ ꯑꯗꯨꯃꯥꯏ ꯂꯧꯅꯩ ꯃꯤ ꯑꯃꯗ ꯑꯗꯨ ꯑꯉꯥꯡꯒꯤꯗꯤ ꯂꯨꯄꯥ ꯀꯨꯟꯊ꯭ꯔꯥ ꯂꯧꯕ ꯌꯥꯎꯋꯤ ꯍꯤ ꯑꯃꯗ ꯑꯗꯨꯝ ꯑꯍꯥꯟꯕ ꯂꯥꯛꯄꯗꯤ ꯍꯤ ꯇꯣꯡꯕꯗꯤ ꯄꯥꯈꯠꯀꯅꯦꯕꯀꯣ ꯃꯣꯏꯒꯤꯗꯤ ꯂꯥꯏꯟꯒꯤ ꯇꯥꯏꯞꯇ ꯆꯦꯟꯗꯣꯏꯅꯤꯅ ꯍꯥꯏꯗꯤ ꯃꯤꯗꯣ ꯐꯖꯅ ꯇꯣꯡꯉꯒ ꯑꯩꯈꯣꯏꯒꯤ ꯍꯤꯗꯨ ꯑꯩꯈꯣꯏ ꯏꯁꯤꯡ ꯊꯦꯡꯗꯣꯏ ꯈꯣꯠꯇꯣꯏ ꯇꯧꯋꯦꯕꯀꯣ ꯆꯪꯗꯤ ꯆꯪꯗꯕ ꯍꯥꯏ ꯇꯥꯔꯦꯅꯦ ꯑꯗꯨ ꯃꯤ ꯑꯗꯨꯝ ꯀꯨꯟ ꯃꯤ ꯑꯗꯨꯝ ꯀꯨꯟ ꯇꯣꯡꯕ ꯌꯥꯏ ꯑꯗꯨꯒ ꯃꯤ ꯇꯔꯥ ꯇꯣꯡꯕꯁꯨ ꯂꯩꯀꯣ ꯕꯣꯠꯁꯦ ꯃꯆꯥ ꯃꯆꯥ ꯂꯩꯌꯦꯕ ꯍꯤꯁꯦ ꯑꯗꯨꯒ ꯕꯣꯠꯇꯨꯗꯗꯤ ꯑꯗꯨꯝ ꯃꯤ ꯀꯨꯟꯊ꯭ꯔꯥ ꯅꯤꯐꯨ ꯑꯗꯨꯝ ꯇꯣꯡꯕ ꯌꯥꯔꯦ

ꯑ ꯑ ꯕꯣꯠꯇꯅ ꯑꯃꯨꯛ ꯑꯩꯈꯣꯏ ꯔꯨꯞ ꯀꯨꯞꯄꯦꯕꯀꯣ ꯑꯗꯨꯒ ꯍꯤꯗꯨꯗꯤ ꯃꯆꯥ ꯃꯆꯥꯗꯨꯗꯤ ꯑꯗꯨꯗꯤ ꯑꯃꯨꯛ ꯀꯨꯞꯇꯕ

ꯌꯦꯡꯕ ꯌꯥꯕ ꯂꯣꯛꯇꯥꯛ ꯂꯦꯛ ꯍꯣꯏ ꯍꯣꯏ ꯑꯗꯨꯗ ꯑꯩꯈꯣꯏ ꯍꯣꯝꯏꯁꯇꯦꯁꯨ ꯂꯩꯌꯦꯕꯀꯣ ꯑꯩꯈꯣꯏꯒꯤ ꯐꯨꯝꯗꯤ ꯃꯊꯛꯇ ꯌꯨꯝ ꯃꯆꯥ ꯃꯆꯥ ꯁꯥꯔꯒ ꯑꯗꯨꯗ ꯂꯦꯛꯞ ꯆꯥꯕ ꯊꯛꯄ ꯂꯣꯏꯃꯛ ꯌꯥꯕ ꯍꯥꯏ ꯇꯥꯔꯦꯅꯦ ꯑꯗꯨꯗꯩ ꯕꯥꯠꯔꯨꯝ ꯇꯣꯏꯂꯦꯠ ꯑꯗꯨꯝ ꯑꯦꯇꯦꯁ ꯇꯧꯔ ꯄꯤꯌꯦꯕ ꯑꯣ ꯑꯗꯨ ꯍꯥꯟꯅ ꯕꯨꯀꯤꯡ ꯇꯧꯔꯁꯨ ꯌꯥꯏꯌꯦꯕꯀꯣ ꯑꯗꯨꯒ ꯑꯗꯨꯝ ꯍꯧꯖꯤꯛꯇꯤ ꯍꯣꯝꯤꯁꯇꯦꯁꯤ ꯁꯥꯔꯕꯅꯤꯅ ꯑꯗꯨꯝ ꯍꯧꯖꯤꯛ ꯑꯗꯨꯝ ꯆꯠꯄꯗ ꯑꯗꯨꯝ ꯐꯪꯉꯦꯕ ꯑꯗꯨꯒ ꯑꯩꯈꯣꯏꯒꯤ ꯑꯗꯨꯝ ꯇꯨ ꯊꯥꯎꯖꯟ ꯋꯥꯟ ꯊꯥꯎꯖꯟ ꯐꯥꯏꯞ ꯍꯟꯗ꯭ꯔꯦꯠ ꯇꯨ ꯊꯥꯎꯖꯟ ꯑꯗꯨꯗꯩ ꯍꯧꯔꯦ ꯃꯣꯏ ꯋꯥꯟ ꯅꯥꯏꯠꯀꯤ ꯀꯣ ꯑꯗꯨꯗꯩ ꯃꯣꯏꯅ ꯕ꯭ꯔꯦꯛꯐꯥꯁ ꯑꯗꯨ ꯑꯗꯥ ꯑꯗꯨ ꯂꯣꯏ ꯄꯤꯔꯛꯀꯅꯤ

ꯑ ꯇꯦꯛꯁꯤꯒꯨꯝꯕ ꯍꯥꯏꯌꯔ ꯇꯧꯕꯝꯁꯦ ꯍꯧꯖꯤꯛꯇꯤ ꯂꯩꯇꯕꯀꯣ ꯑꯗꯨꯒ ꯇꯣꯉꯥꯟꯅ ꯑꯩꯈꯣꯏꯒꯤ ꯕꯖꯥꯔꯗ ꯍꯥꯏ ꯇꯥꯔꯦꯅꯦ ꯅꯣꯡꯃꯒꯤ ꯑꯩꯈꯣꯏꯒꯤ ꯑꯩꯈꯣꯏ ꯑꯥꯏ ꯗꯤ ꯄꯤꯔꯦꯗꯅ ꯑꯗꯨꯒ ꯑꯦꯠꯚꯥꯟꯁ ꯊꯝꯃꯒ ꯒꯥꯔꯤꯗꯣ ꯅꯣꯡꯃꯒꯤ ꯋꯥꯏꯕ ꯈꯣꯠꯄ ꯑꯗꯨꯝꯕꯗꯤ ꯌꯥꯏꯌꯦꯕ ꯑꯗꯨꯒ ꯇꯦꯛꯁꯤ ꯑꯣꯏꯅ ꯀꯩꯅꯣ ꯇꯧꯕꯗꯣ ꯇꯣꯉꯥꯟꯅ ꯆꯦꯟꯕꯗꯣ ꯑꯗꯨꯗꯤ ꯀꯌꯥ ꯆꯦꯟꯗꯦꯕꯀꯣ

ꯍꯣꯏ ꯍꯣꯏ ꯑ ꯊꯣꯛꯄꯅꯦ ꯊꯣꯛꯄꯅꯦ

ꯍꯣꯝꯏꯁꯇꯦ ꯃꯃꯤꯡꯁꯦ ꯑꯩꯁꯨ ꯀꯌꯥ ꯀꯥꯎꯔꯦ ꯍꯥꯏ ꯇꯥꯔꯦꯅꯦ ꯑꯉꯥꯡꯒꯤ ꯁꯥꯟꯅꯕꯝꯁꯦ ꯍꯧꯖꯤꯛꯀꯤ ꯑꯩꯅ ꯑꯋꯥꯡ ꯄꯣꯠꯁꯪꯕꯝꯗꯗꯤ ꯂꯩꯌꯦꯕꯀꯣ ꯑꯩꯈꯣꯏꯒꯤ ꯋꯥꯇꯔ ꯑꯦꯃ꯭ꯌꯨꯁꯃꯦꯟ ꯄꯥꯛ ꯍꯥꯏ ꯇꯥꯔꯦ ꯑꯗꯨꯗꯗꯤ ꯂꯩ ꯑꯗꯨꯒ ꯁꯣꯝꯗꯗꯤ ꯑꯉꯥꯡ ꯁꯥꯟꯅꯕꯝꯁꯦ ꯃꯣꯏꯔꯥꯡꯂꯣꯝ ꯁꯥꯏꯠꯇ ꯍꯥꯏ ꯇꯥꯔꯦ ꯑꯗꯨꯝꯕꯗꯤ ꯀꯌꯥ ꯂꯩꯇꯕ ꯒꯥꯔꯗꯦꯟꯕꯨꯗꯤ ꯃꯆꯥ ꯃꯆꯥ ꯂꯩꯕꯀꯣ ꯑꯣ ꯏꯝꯐꯥꯜꯗꯩꯗꯤ ꯀꯤꯂꯣꯃꯤꯇꯔ ꯇ꯭ꯋꯦꯟꯇꯤ ꯋꯥꯟ ꯇ꯭ꯋꯦꯟꯇꯤ ꯇꯨ ꯑꯗꯨꯃꯥꯏ ꯂꯩꯌꯦ ꯑꯧ ꯃꯤ ꯑꯃꯗ ꯊ꯭ꯔꯤ ꯍꯟꯗ꯭ꯔꯦꯠ ꯂꯧꯌꯦꯕꯀꯣ ꯑꯗꯨ ꯑꯉꯥꯡꯒꯤꯅ ꯇꯨ ꯍꯟꯗ꯭ꯔꯦꯠ ꯂꯧꯕ ꯑꯗꯨꯒ ꯆꯨꯝꯅ ꯁꯨꯝ ꯌꯦꯡꯕ ꯆꯪꯕꯩꯅ ꯂꯨꯄꯥ ꯆꯥꯝꯃ ꯂꯧꯌꯦꯕ

ꯑ ꯍꯣꯏ ꯍꯣꯏ ꯑ ꯊꯝꯃꯦ